ꯑꯩꯅ ꯑꯩꯒꯤ ꯕꯥꯏꯛ ꯑꯗꯣ ꯌꯥꯝꯅ ꯆꯦꯛꯁꯤꯟꯅ ꯁꯦꯟꯅꯖꯩ ꯑꯩꯅ ꯃꯇꯦꯛ ꯑꯝꯇ ꯑꯣꯏꯔꯁꯨ ꯂꯝꯁꯥꯡꯕꯨ ꯊꯧꯔꯨꯔꯒꯁꯨ ꯑꯩꯅ ꯍꯦꯛ ꯌꯨꯝ ꯍꯦꯛ ꯌꯧꯔꯛꯄꯒ ꯑꯣꯔ ꯅꯠꯇ꯭ꯔꯒ ꯑꯩꯅ ꯈꯥꯝꯕ ꯈꯥꯝꯗꯨꯅ ꯂꯩꯔꯤꯉꯩ ꯆꯩꯅꯨꯡꯗ ꯐꯥꯎꯕ ꯑꯩꯅ ꯑꯩꯒꯤ ꯕꯥꯏꯛ ꯑꯗꯨ ꯀꯔꯤꯗ ꯁꯣꯏꯈꯤ ꯀꯗꯥꯏꯗ ꯌꯥꯗꯒꯦ ꯀꯗꯥꯏꯗ ꯑꯁꯣꯏꯕ ꯂꯩꯕꯒꯦ ꯍꯥꯏꯕꯗꯣ ꯌꯥꯝꯅ ꯆꯦꯛꯁꯤꯟꯅ ꯁꯦꯟꯅꯖꯩ ꯌꯦꯡꯁꯤꯜꯂꯤ ꯑꯩꯅ ꯑꯍꯜ ꯑꯣꯏꯔꯕ ꯃꯇꯝꯗ ꯕꯥꯏꯛ ꯑꯁꯤ ꯊꯧꯕ ꯃꯇꯝꯗ ꯁꯤꯖꯤꯟꯅꯕ ꯃꯇꯝꯗ ꯑꯩ ꯆꯣꯛꯊꯔꯛꯀꯅꯤ ꯋꯥꯔꯛꯀꯅꯤ ꯍꯥꯏꯕ ꯑꯁꯤ ꯑꯩꯒꯤ ꯋꯥꯈꯜꯗ ꯂꯩꯖꯩ ꯑꯩꯅ ꯑꯁꯥꯡꯕ ꯂꯝꯕꯤ ꯆꯠꯄ ꯃꯇꯝꯗ ꯑꯩꯅ ꯕꯥꯏꯛ ꯑꯁꯤ ꯁꯣꯏꯔꯛꯇꯅꯕ ꯃꯤ ꯄꯣꯡ ꯇꯥꯗꯕ ꯃꯐꯝꯗ ꯑꯩꯅ ꯁꯣꯏꯔꯛꯇꯅꯕ ꯃꯤꯠꯅꯥ ꯁꯤꯡꯅ ꯍꯥꯏꯕꯗꯤ ꯑꯩꯒꯤ ꯕꯥꯏꯛ ꯑꯁꯤꯕꯨ ꯑꯩꯒꯤ ꯆꯠꯂꯤꯕ ꯈꯣꯡꯆꯠ ꯑꯁꯤꯕꯨ ꯁꯣꯏꯗ ꯉꯥꯝꯗꯅꯕ ꯌꯥꯝꯅ ꯆꯦꯛꯁꯤꯟꯅ ꯊꯋꯥꯏ ꯌꯥꯎꯅ ꯍꯣꯠꯅꯖꯩ